ꯑꯅꯥ ꯂꯥꯏꯌꯦꯡꯗ ꯁꯦꯟꯖꯥ ꯊꯨꯝꯖꯥ ꯇꯧꯕ ꯑꯁꯤ ꯌꯥꯝꯅ ꯀꯃꯟ ꯑꯣꯏꯕ ꯊꯕꯛ ꯑꯃꯈꯛꯅꯤ ꯁꯦꯟꯖꯥ ꯊꯨꯝꯖꯥ ꯇꯧꯕ ꯀꯌꯥ ꯑꯃ ꯊꯦꯡꯅꯈ꯭ꯔꯦ ꯏꯁꯝ ꯁꯝꯅ ꯂꯥꯏꯌꯦꯡꯕꯒꯤ ꯂꯥꯏꯌꯦꯡꯕ ꯌꯥꯕꯒꯤ ꯐꯣꯔꯝ ꯂꯧꯕ ꯑꯗꯨꯗ ꯄꯩꯁꯥ ꯍꯦꯟꯅ ꯂꯧꯕ ꯑꯁꯤ ꯀꯔꯤ ꯃꯔꯝꯒꯤꯅꯣ ꯆꯨꯝꯅꯒꯤ ꯊꯕꯛ ꯇꯧꯖꯗꯕ ꯕꯤꯂꯣ ꯄ꯭ꯔꯣꯕꯔꯇꯤ ꯂꯥꯏꯟꯗ ꯂꯩꯕ ꯃꯤꯌꯥꯝ ꯃꯤꯌꯥꯝꯁꯤꯡꯗꯗꯤ ꯀꯔꯝ ꯍꯥꯏꯅ ꯑꯁꯤꯅ ꯆꯩꯊꯦꯡ ꯌꯥꯝꯅ ꯄꯤ ꯅꯣꯡꯃꯒꯤ ꯆꯔꯥ ꯐꯥꯎ ꯆꯔꯥ ꯅꯥꯝꯃ ꯐꯥꯎꯕ ꯉꯝꯖꯗꯕ ꯆꯔꯥ ꯅꯥꯝꯃꯈꯛꯇꯪ ꯆꯥꯖꯕ ꯆꯔꯥ ꯑꯅꯤ ꯐꯥꯎꯕ ꯆꯥꯕ ꯉꯝꯖꯗꯕ ꯄ꯭ꯔꯖꯥ ꯀꯌꯥ ꯑꯃꯁꯨ ꯂꯩ ꯃꯈꯣꯏꯗ ꯆꯥꯎꯅ ꯆꯩꯊꯦꯡ ꯄꯤ

ꯀꯔꯤ ꯈꯨꯗꯝ ꯑꯣꯏꯅ ꯍꯥꯏꯔ ꯃꯇꯝꯗ ꯂꯧꯔꯤꯕ ꯐꯣꯔꯝ ꯃꯃꯜ ꯑꯁꯤꯁꯨ ꯌꯥꯝꯅ ꯌꯥꯝꯃꯤ ꯂꯥꯏꯌꯦꯡꯕꯒꯤ ꯂꯧꯔꯤꯕ ꯐꯣꯔꯝ ꯃꯃꯜꯁꯤꯁꯨ ꯌꯥꯝꯅ ꯌꯥꯝꯃꯤ ꯑꯗꯨꯒ ꯑꯣ ꯄꯤ ꯗꯤꯒꯤ ꯐꯣꯔꯝ ꯃꯃꯜ ꯑꯁꯤꯁꯨ ꯈꯔ ꯍꯟꯊꯍꯟꯅꯤꯡꯉꯤ ꯑꯩꯍꯥꯛ ꯏꯁꯥꯃꯛꯁꯨ ꯃꯁꯤꯒꯤ ꯂꯥꯡꯗ ꯊꯨꯕ ꯀꯌꯥ ꯑꯃꯁꯨ ꯌꯥꯎꯈ꯭ꯔꯦ ꯈꯨꯗꯝ ꯑꯣꯏꯅ ꯍꯥꯏꯔꯕꯗ ꯂꯥꯏꯌꯦꯡꯕꯗ ꯗꯣꯛꯇꯔ ꯑꯃꯅ ꯂꯧꯔꯤꯕ ꯄꯩꯁꯥ ꯑꯁꯤ ꯂꯥꯏꯌꯦꯡ ꯂꯥꯏꯌꯦꯡꯗꯨꯒꯤ ꯃꯈꯥ ꯄꯣꯜꯂꯤ ꯑꯗꯨꯒ ꯆꯨꯝꯅꯒꯤ ꯑꯜꯁꯔ ꯏꯁꯇꯣꯃꯥꯛ ꯑꯜꯁꯔ ꯇꯧꯕ ꯑꯃꯒꯤ ꯂꯥꯏꯅꯥ ꯊꯥꯕ ꯃꯇꯝꯗ ꯒꯨꯂꯤ ꯈꯛꯇ ꯇꯦꯕ꯭ꯂꯦꯠ ꯈꯛꯇ ꯏꯕ ꯅꯠꯇꯕ ꯀꯔꯤꯒꯤꯗꯃꯛꯇꯅꯣ ꯑꯦꯛꯁꯔꯦ ꯇꯧꯗꯧꯔꯤꯕꯁꯦ ꯑꯦꯛꯁꯔꯦ ꯑꯁꯤ ꯀꯔꯤ ꯃꯊꯛꯀꯤ ꯀꯔꯝꯕ ꯃꯇꯥꯡꯗ ꯇꯧꯒꯅꯤ ꯍꯥꯏꯕꯁꯤ ꯗꯣꯛꯇꯔꯅ ꯈꯪꯒꯗꯕꯅꯤ ꯑꯗꯨꯕꯨ ꯄꯩꯁꯥ ꯍꯦꯟꯅ ꯆꯥꯅꯤꯡꯕꯗꯒꯤ ꯑꯦꯛꯁꯔꯦꯁꯨ ꯇꯧꯔꯛꯎ ꯑꯃꯁꯨ ꯇꯧꯔꯛꯎ ꯍꯥꯏꯕꯁꯤ ꯀꯌꯥ ꯑꯃ ꯌꯥꯎꯗꯕꯕ ꯅꯠꯇꯦ ꯃꯁꯤꯅ ꯄꯩꯁꯥ ꯌꯥꯝꯅ ꯄꯥꯏꯖꯗꯕ ꯁꯦꯟꯃꯤꯠꯂꯣꯟ ꯋꯥꯠꯆꯕ ꯃꯤꯌꯥꯝꯗ ꯌꯥꯝꯅ ꯑꯋꯥꯕ ꯀꯌꯥ ꯑꯃ ꯊꯦꯡꯅꯍꯜꯂꯤ